ꯑꯩꯅ ꯏꯟꯇꯔꯇꯦꯟꯃꯦꯟ ꯇꯧꯕꯒꯤ ꯉꯁꯥꯏꯒꯤ ꯕꯦꯀꯦꯁꯟ ꯂꯥꯛꯄꯒꯤ ꯑꯉꯥꯡꯈꯩꯒꯤ ꯕꯦꯀꯦꯁꯟ ꯂꯥꯛꯄ ꯃꯇꯝꯗ ꯃꯇꯝꯗ ꯉꯁꯥꯏꯒꯤ ꯄꯤꯛꯅꯤꯛ ꯆꯠꯂꯤ ꯏꯁꯀꯥꯁꯟ ꯆꯠꯂꯤ ꯑꯗꯨꯗ ꯂꯣꯛꯇꯥꯛꯀꯤ ꯍꯤ ꯇꯣꯡꯏ ꯑꯗꯒꯤ ꯍꯩꯀ꯭ꯔꯛ ꯌꯦꯜꯂꯤ ꯂꯩꯔꯛꯏ ꯑꯗꯨ ꯐꯤꯔꯣꯟꯁꯨ ꯌꯥꯝ ꯂꯩꯔꯛꯏ ꯑꯗꯨꯒ ꯆꯠꯄ ꯃꯇꯝꯗ ꯌꯥꯝ ꯅꯨꯡꯉꯥꯏ ꯑꯗꯨꯒ ꯏꯃꯥꯟꯅꯕꯁꯤꯡꯒ ꯍꯔꯥꯎ ꯇꯌꯥꯝꯅ ꯆꯠꯂꯤ ꯑꯗꯨꯒ ꯉꯁꯥꯏ ꯆꯥꯕ ꯊꯛꯄꯒꯤꯁꯨ ꯔꯤꯐ꯭ꯔꯦꯁꯃꯦꯟꯁꯨ ꯇꯧꯏ ꯑꯗꯨꯒ ꯌꯥꯝꯅ ꯐꯖꯅ ꯆꯠꯂꯤꯕ ꯄꯤꯛꯅꯤꯡ ꯆꯠꯂꯤꯕ ꯃꯤꯁꯤꯡꯗꯨ ꯌꯥꯝꯅ ꯑꯟꯗꯔꯁ꯭ꯇꯦꯟꯗꯤꯡ ꯂꯩꯅ ꯆꯠꯂꯤ ꯑꯗꯨꯒ ꯑꯩꯅ ꯃꯇꯝꯗꯨꯗ ꯀꯣꯛ ꯉꯥꯎꯔꯛꯏ ꯑꯗꯨꯗꯒꯤ ꯑꯣꯕꯒꯤ ꯍꯤꯗꯥꯛ ꯃꯣꯏꯅ ꯄꯤꯖꯩ ꯑꯗꯨꯒ ꯔꯤꯐ꯭ꯔꯦꯁꯃꯦꯟ ꯇꯧꯔꯦ ꯑꯗꯨꯗꯨꯒ ꯁꯤꯡꯒꯥꯔ ꯀꯩꯀꯩꯁꯨ ꯆꯥꯏ ꯑꯗꯨꯒ ꯆꯥꯔꯕ ꯃꯇꯨꯡꯗ ꯑꯩꯁꯤ ꯒ꯭ꯌꯥꯟ ꯈꯤꯇꯪ ꯇꯥꯔꯛꯑꯦ ꯑꯗꯨꯒ ꯀꯣꯟꯅ ꯏꯁꯥꯁꯤ ꯌꯥꯝꯅ ꯐ꯭ꯔꯦꯁ ꯑꯣꯏꯅ ꯂꯩꯔꯛꯑꯦ ꯑꯗꯨꯗꯨꯒ ꯌꯥꯝꯅ ꯅꯨꯡꯉꯥꯏ ꯑꯗꯨꯒ ꯂꯣꯛꯇꯥꯛꯇꯁꯨ ꯆꯠꯂꯦ ꯀꯩꯕꯨꯜ ꯂꯝꯖꯥꯎꯒꯤ ꯁꯖꯤꯁꯨ ꯌꯦꯡꯉꯛꯑꯦ ꯑꯗꯨꯗꯨꯒ ꯍꯤꯁꯨ ꯇꯣꯡꯉꯛꯑꯦ ꯑꯗꯨꯗꯨꯒ ꯌꯥꯝꯅ ꯐꯖꯅ ꯅꯨꯡꯉꯥꯏꯅ ꯆꯠꯂꯤ ꯑꯉꯥꯡꯁꯤꯡꯁꯨ ꯌꯥꯎꯏ ꯑꯩꯈꯣꯏꯒꯤ ꯏꯃꯥꯟꯅꯕꯤ ꯀꯌꯥꯁꯨ ꯌꯥꯎꯏ ꯏꯃꯥꯟꯅꯕ ꯀꯌꯥꯁꯨ ꯌꯥꯎꯏ ꯌꯥꯝ ꯐꯖꯅ ꯅꯨꯡꯁꯤ ꯆꯥꯟꯅꯅ ꯅꯨꯡꯉꯥꯏꯅ ꯆꯠꯂꯤ